ꯍꯦꯜꯂꯣ ꯍꯥ ꯃꯦꯗꯥꯝ ꯑꯩꯒꯤ ꯏꯟꯀ꯭ꯔꯤꯃꯦꯟꯒꯤ ꯃꯇꯥꯡꯗ ꯑꯩꯁꯦ ꯈꯔ ꯑꯗꯨꯝ ꯉꯥꯡꯅꯤꯡꯕꯅꯦ ꯑꯩꯁꯦ ꯃꯇꯝ ꯀꯨꯏꯔꯕꯅꯦ ꯊꯕꯛ ꯁꯨꯕꯁꯦ ꯑꯗꯨꯒꯤ ꯑꯩꯒꯤ ꯄꯦꯁꯤ ꯄꯤꯛꯃꯟꯕꯒꯤ ꯏꯟꯀ꯭ꯔꯤꯃꯦꯟ ꯇꯧꯕꯤꯌꯣ ꯍꯥꯏꯅ ꯔꯤꯀ꯭ꯋꯦꯁ ꯇꯧꯕꯅꯤ ꯃꯦꯗꯥꯝ ꯅꯪꯉꯣꯟꯗ

ꯎꯝ ꯑꯁ ꯃꯦꯗꯥꯝ ꯅꯈꯣꯏꯅ ꯊ꯭ꯔꯤ ꯃꯟꯁ ꯐꯣꯔ ꯃꯟꯁ ꯍꯥꯏꯕꯁꯤ ꯀꯨꯏꯔꯦꯅꯦ ꯑꯩꯁꯤ ꯏꯟꯀ꯭ꯔꯤꯃꯦꯟꯁꯤ ꯇꯧꯕꯤꯗ꯭ꯔꯗꯤ ꯑꯩꯁꯤ ꯊꯕꯛ ꯑꯇꯣꯞꯄꯒꯤꯅꯁꯨ ꯁꯦꯂꯔꯤ ꯋꯥꯡꯕꯒꯤꯁꯨ ꯃꯈꯣꯏꯅꯁꯨ ꯑꯣꯐꯔ ꯂꯥꯛꯑꯦ ꯑꯗꯨꯒꯤꯅ ꯑꯩꯒꯤ ꯄꯔꯐꯣꯔꯃꯦꯟꯁꯇ ꯑꯣꯏꯔꯣ ꯄꯔꯐꯣꯔꯃꯦꯟꯁꯇ ꯌꯦꯡꯉꯗꯤ ꯑꯩꯁꯦ ꯇꯥꯏꯃꯤꯡꯁꯨ ꯌꯥꯝ ꯄꯥꯡꯆꯨꯌꯦꯂꯤꯇꯤ ꯑꯣꯏꯕꯅꯦ ꯃꯇꯝꯁꯨ ꯑꯌꯨꯛꯇꯒꯤ ꯑꯋꯥꯔ ꯇꯥꯏꯝꯁꯨ ꯐꯖꯅ ꯁꯨꯕꯤꯌꯦ ꯑꯩꯒꯤ ꯕꯦꯁꯁꯨ ꯑꯣꯐ ꯃꯟꯒꯤ ꯏꯝꯄ꯭ꯂꯣꯌꯤꯁꯨ ꯑꯩ ꯐꯪꯕꯅꯦ ꯑꯦꯗꯨꯒꯤꯅꯦ ꯏꯟꯀ꯭ꯔꯤꯃꯦꯟꯁꯦ ꯁꯣꯏꯗꯅꯅꯕ ꯑꯩꯗꯤ ꯑꯗꯨꯝ ꯍꯣꯞ ꯌꯥꯝ ꯂꯩꯕꯅꯦ ꯑꯩꯁꯦ ꯍꯧꯖꯤꯛꯀꯤ ꯊꯥꯁꯤꯗ ꯑꯩꯗꯤ ꯏꯟꯀ꯭ꯔꯤꯃꯦꯟ ꯇꯧꯕꯤꯌꯣ ꯍꯥꯏꯕꯁꯦ ꯑꯩꯗꯤ ꯑꯗꯨꯝ ꯅꯈꯣꯏꯗ ꯍꯥꯏꯕꯅꯦ ꯃꯦꯗꯥꯝ ꯎꯝ ꯍꯣꯏ ꯑꯗꯨꯕꯨꯗꯤ ꯑꯗꯨꯕꯨꯗꯤ ꯈꯪꯉꯦ ꯑꯗꯨꯕꯨ ꯑꯩꯁꯦ ꯍꯧꯖꯤꯛꯀꯥꯟꯗꯤ ꯃꯇꯝ ꯗꯤꯖꯤꯇꯦꯜ ꯂꯥꯏꯐ ꯑꯣꯏꯕꯅꯤꯅ ꯔꯨꯝꯒꯤ ꯑꯣꯏꯔꯣ ꯑꯆꯥ ꯑꯊꯛꯀꯤ ꯑꯣꯏꯔꯣ ꯂꯣꯏꯅꯃꯛꯁꯤ ꯑꯗꯨꯝ ꯋꯥꯡꯈꯠ ꯋꯥꯡꯈꯠꯄꯒꯤ ꯏꯟꯅ ꯑꯩꯁꯦ ꯌꯥꯝ ꯀꯥꯔꯤ ꯍꯥꯏꯁꯤꯔꯥ ꯑꯩꯒꯤ ꯁꯦꯂꯔꯤꯁꯤꯅ ꯁꯦꯇꯤꯁꯐꯥꯏꯗ ꯑꯣꯏꯗꯕꯒꯤꯀꯣ ꯅꯪꯉꯣꯟꯗ ꯃꯦꯗꯥꯝ ꯔꯤꯀ꯭ꯋꯦꯁ ꯇꯧꯖꯕꯅꯦ ꯎꯝ ꯍꯣꯏ ꯍꯣꯏ ꯍꯣꯏ ꯍꯣꯏ ꯑꯗꯨꯗꯤ